ꯑꯩꯈꯣꯏꯅ ꯒꯥꯔꯗꯦꯅꯤꯡ ꯍꯥꯏꯕꯁꯦ ꯑꯩꯈꯣꯏꯅ ꯏꯪꯈꯣꯜꯗ ꯊꯕꯛ ꯁꯨꯕ ꯍꯥꯏꯕꯁꯦ ꯑꯩꯈꯣꯏꯁꯦ ꯌꯥꯝ ꯊꯦꯡꯅꯖꯩ ꯇꯤꯟ ꯀꯥꯡ ꯕꯥꯔꯠ ꯏꯁꯄꯦꯛꯁ ꯌꯥꯝꯅꯁꯨ ꯂꯩ ꯃꯔꯨ ꯑꯣꯏꯅ ꯑꯩꯈꯣꯏ ꯆꯨꯖꯥꯛꯁꯦ ꯑꯩꯈꯣꯏ ꯇꯤꯟ ꯑꯗꯨꯝ ꯆꯥꯔꯒ ꯍꯧꯖꯤꯛ ꯆꯤꯡꯗꯁꯦ ꯑꯗꯨꯝ ꯁꯤꯊꯔꯛꯄ ꯌꯥꯝ ꯂꯩ ꯑꯗꯨꯒ ꯑꯗꯨꯅ ꯁꯥꯄꯣꯟ ꯃꯤꯈꯔꯅ ꯑꯦꯠꯚꯥꯏꯁ ꯄꯤꯕꯁꯦ ꯁꯥꯄꯣꯟꯒꯤ ꯃꯐꯣꯟꯁꯦ ꯊꯣꯛꯍꯜꯂꯒ ꯁꯥꯄꯣꯟꯁꯦ ꯑꯩꯈꯣꯏꯒꯤ ꯆꯨꯖꯥꯛ ꯄꯥꯝꯕꯤꯗ ꯍꯩꯖꯤꯜꯂꯗꯤ ꯇꯤꯟ ꯀꯥꯡꯁꯦ ꯑꯗꯨꯝ ꯁꯤꯌꯦ ꯍꯥꯏꯅꯁꯨ ꯍꯥꯏꯅꯩ ꯑꯗꯨꯒ ꯑꯩꯈꯣꯏꯒꯤ ꯑꯗꯨꯁꯨ ꯔꯤꯃꯤꯗꯤꯁꯦ ꯑꯩꯈꯣꯏꯅ ꯑꯗꯨ ꯑꯦꯛꯁꯟ ꯂꯧꯕ ꯐꯪꯗꯦ ꯑꯗꯨꯕꯨ ꯑꯩꯈꯣꯏꯅ ꯏꯪꯈꯣꯜ ꯁꯨꯕ ꯀꯥꯟꯗ ꯑꯩꯈꯣꯏꯗ ꯌꯥꯝ ꯅꯨꯡꯉꯥꯏꯇꯕ ꯑꯩꯈꯣꯏꯔꯣꯝꯗ ꯁꯤꯗ ꯗꯤ ꯗꯤ ꯇꯤ ꯑꯣꯏꯔꯣ ꯀꯔꯤ ꯍꯤꯗꯥꯛ ꯑꯣꯏꯔꯣ ꯄꯦꯁꯇꯤꯁꯥꯏꯠꯀꯤ ꯍꯤꯗꯥꯛ ꯑꯣꯏꯔꯣ ꯑꯩꯈꯣꯏ ꯁꯣꯝꯗꯗꯤ ꯁꯤꯖꯤꯟꯅꯗꯕꯅꯤꯅ ꯑꯩꯈꯣꯏꯗꯤ ꯆꯨꯝꯅꯒꯤ ꯑꯩꯈꯣꯏꯒꯤ ꯂꯣꯀꯦꯜ ꯃꯦꯠ ꯑꯩꯈꯣꯏꯒꯤ ꯂꯣꯀꯦꯜ ꯑꯁꯦ ꯑꯗꯨꯝ ꯑꯗꯨꯅ ꯍꯧꯔꯛꯄꯅꯤꯅ ꯑꯗꯨꯅ ꯑꯩꯈꯣꯏꯔꯣꯝꯗꯗꯤ ꯇꯤꯟ ꯀꯥꯡ ꯀꯔꯤ ꯀꯔꯤ ꯑꯣꯏꯔꯁꯨ ꯊꯕꯛ ꯁꯨꯕ ꯀꯥꯟꯗ ꯏꯪꯈꯣꯜꯗ ꯆꯪꯕ ꯀꯥꯟꯗ ꯆꯤꯛꯄ ꯈꯣꯠꯄ ꯇꯤꯟ ꯀꯥꯡ ꯌꯥꯝ ꯊꯦꯡꯅꯁꯨ ꯊꯦꯡꯅꯁꯨ ꯊꯦꯡꯅꯩ ꯂꯩꯁꯨ ꯂꯩꯖꯕꯅꯤ ꯑꯗꯨꯅ ꯑꯩꯈꯣꯏꯒꯤ ꯑꯩꯒꯤꯗꯤ ꯑꯩꯈꯣꯏ ꯃꯅꯤꯄꯨꯔ ꯒꯕꯔꯃꯦꯟꯅꯁꯨ ꯑꯩꯈꯣꯏ ꯆꯤꯡꯗꯒꯤ ꯆꯠꯂꯒ ꯀꯔꯤ ꯀꯔꯤ ꯋꯥꯠꯄ ꯂꯩꯒꯦ ꯀꯔꯤ ꯀꯔꯤ ꯅꯨꯡꯉꯥꯏꯇꯕ ꯂꯩꯒꯦ ꯑꯩꯈꯣꯏꯅ ꯏꯪꯈꯣꯜꯗ ꯊꯕꯛ ꯇꯧꯔꯀꯥꯟꯗ ꯑꯗꯨ ꯀꯔꯤ ꯀꯔꯤ ꯅꯨꯡꯉꯥꯏꯇꯕ ꯂꯩꯒꯦ ꯍꯥꯏꯕꯗꯨ ꯃꯔꯛ ꯃꯔꯛꯇ ꯏꯟꯕꯦꯁꯇꯤꯒꯦꯠ ꯇꯧꯕꯤꯔꯒ ꯑꯩꯈꯣꯏꯁꯦ ꯑꯋꯥꯕꯗꯁꯨ ꯑꯩꯈꯣꯏ ꯆꯤꯡꯒꯤ ꯃꯤꯗꯁꯨ ꯈꯔ ꯌꯦꯡꯁꯤꯜꯂꯨ ꯍꯥꯏꯅ ꯑꯩ ꯃꯅꯤꯄꯨꯔ ꯒꯕꯔꯃꯦꯟꯗꯁꯨ ꯑꯦꯠꯕꯥꯏꯁ ꯄꯤꯅꯤꯡꯉꯤ ꯑꯗꯨ ꯃꯊꯛꯇ ꯑꯩꯈꯣꯏꯅ ꯂꯩꯔꯤꯕ ꯐꯤꯚꯝꯁꯦ ꯅꯣꯡ ꯅꯣꯡꯃ ꯆꯔꯥ ꯇꯥꯜꯂꯒ ꯍꯤꯡꯕ ꯃꯤ ꯆꯤꯡꯒꯤ ꯃꯤ ꯑꯣꯏꯕꯅꯤꯅ ꯑꯗꯨꯅ ꯋꯥꯕ ꯃꯤꯁꯨ ꯂꯩ ꯌꯥꯝ ꯅꯨꯡꯉꯥꯏꯕ ꯃꯤꯁꯨ ꯂꯩ ꯑꯗꯨꯕꯨ ꯁꯔꯨꯛ ꯃꯉꯥꯗꯒꯤ ꯃꯔꯤꯁꯦ ꯑꯋꯥꯕ ꯃꯤꯅ ꯍꯦꯜꯂꯦ ꯍꯥꯏꯕꯁꯨ ꯍꯥꯏꯅꯤꯡꯉꯤ ꯑꯗꯨꯅ ꯑꯩꯈꯣꯏꯅ ꯊꯕꯛ ꯁꯨꯕꯀꯥꯟꯗ ꯏꯪꯈꯣꯜꯗ ꯇꯤꯟ ꯀꯥꯡ ꯀꯔꯤ ꯀꯔꯤ ꯆꯥꯕ ꯑꯩꯈꯣꯏꯗ ꯆꯤꯛꯄ ꯈꯣꯠꯄ ꯌꯥꯝ ꯊꯦꯡꯅꯔꯒ ꯂꯩꯖꯔꯒ ꯍꯧꯔꯛꯄꯅꯤ ꯑꯗꯨꯅ ꯑꯗꯨ ꯑꯩꯒꯤ ꯑꯦꯠꯕꯥꯏꯁꯇꯨꯗꯤ ꯑꯗꯨꯒꯤꯗꯃꯛꯇ ꯄ꯭ꯔꯤꯕꯦꯟꯁꯟ ꯑꯣꯏꯅꯤꯡꯉꯥꯏ ꯑꯩꯈꯣꯏꯗꯁꯨ ꯀꯔꯤ ꯀꯔꯤ ꯗꯔꯀꯥꯔ ꯑꯣꯏꯕ꯭ꯔꯥ ꯀꯔꯤ ꯀꯔꯤ ꯆꯥꯅꯒꯗ꯭ꯔꯥ ꯑꯗꯨ ꯒꯕꯔꯃꯦꯟꯅꯁꯨ ꯈꯔ ꯌꯦꯡꯁꯤꯜꯂꯨ ꯍꯥꯏꯅ ꯑꯩ ꯑꯦꯠꯕꯥꯏꯁ ꯄꯤꯅꯤꯡꯉꯤ